ꯑꯩꯅ ꯄꯥꯝꯕ ꯔꯣꯜ ꯃꯣꯗꯦꯜꯗꯨ ꯏꯟꯗꯤꯌꯥꯒꯤ ꯑꯣꯏꯅ ꯍꯥꯏꯕꯗꯤ ꯕꯤꯖꯦ ꯊꯂꯥꯄꯊꯤ ꯑꯣꯏꯅ ꯂꯩꯌꯦ ꯑꯗꯨꯒ ꯃꯅꯤꯄꯨꯔꯤ ꯐꯤꯂꯝꯗꯤ ꯑꯩ ꯀꯌꯥ ꯌꯦꯡꯗꯕꯅꯤꯅ ꯑꯗꯨꯝ ꯃꯅꯤꯄꯨꯔꯤ ꯐꯤꯂꯝꯒꯤꯗꯤ ꯑꯩ ꯑꯥꯏꯗꯤꯌꯥꯁꯨ ꯀꯌꯥ ꯂꯩꯇꯦ ꯍꯥꯏꯕꯗꯤ ꯑꯃꯗꯤ ꯄꯥꯝꯕꯗꯤ ꯄꯥꯝꯃꯦ ꯑꯗꯣ ꯌꯦꯡꯕꯁꯨ ꯌꯦꯡꯉꯤ ꯐꯤꯂꯝ ꯑꯃ ꯍꯤꯔꯣ ꯑꯃꯒꯤꯗꯨ ꯑꯗꯨ ꯑꯩꯈꯣꯏꯅ ꯑꯩꯅ ꯀꯨꯏꯅ ꯌꯦꯡꯗꯕꯒꯤ ꯃꯃꯤꯡꯁꯨ ꯈꯪꯗꯦ ꯑꯗꯨꯒ ꯏꯟꯗꯤꯌꯥꯒꯤ ꯑꯣꯏꯅ ꯍꯥꯏꯔꯗꯤ ꯕꯤꯖꯦ ꯊꯂꯥꯄꯊꯤꯗꯣ ꯌꯥꯝ ꯄꯥꯝꯃꯦ ꯍꯥꯏꯗꯤ ꯀꯔꯤꯒꯤ ꯄꯥꯝꯒꯦꯔ ꯍꯥꯏꯔꯗꯤ ꯃꯥꯅ ꯃꯥꯒꯤ ꯃꯨꯚꯃꯦꯟꯒꯤ ꯏꯁꯇꯥꯏꯜ ꯃꯥꯅ ꯑꯦꯛꯇꯤꯡ ꯇꯧꯕꯗꯨ ꯌꯥꯝ ꯄꯥꯝꯃꯦ ꯍꯥꯏꯗꯤ ꯄꯨꯔꯥ ꯔꯤꯌꯦꯜ ꯑꯣꯏꯅ ꯇꯧꯋꯦ ꯑꯗꯨꯒ ꯃꯣꯏꯅ ꯃꯥꯅ ꯗꯥꯏꯂꯣꯛꯀꯨꯝꯕ ꯀꯔꯤ ꯀꯔꯥ ꯍꯥꯏꯕꯁꯨ ꯑꯩ ꯌꯥꯝ ꯄꯥꯝꯃꯦ ꯍꯥꯏꯕꯗꯤ ꯃꯥꯅ ꯍꯥꯏꯕ ꯗꯥꯏꯂꯣꯛꯇꯣ ꯌꯥꯝ ꯐꯖꯩ ꯑꯗꯨꯒꯤ ꯅꯣꯛꯁꯨ ꯅꯣꯛꯅꯤꯡꯉꯦ ꯑꯗꯨꯒ ꯌꯥꯝ ꯇꯥꯕꯗꯨ ꯌꯥꯝ ꯅꯨꯡꯉꯥꯏꯌꯦ ꯑꯗꯨꯒ ꯃꯥꯒꯤ ꯑꯦꯛꯁꯟ ꯐꯤꯂꯝ ꯍꯤꯟꯗꯤ ꯑꯦꯛꯁꯟ ꯐꯤꯂꯝꯗꯤꯁꯨ ꯌꯥꯝ ꯐꯖꯩ ꯍꯥꯏꯕꯗꯤ ꯃꯥꯒꯤ ꯑꯦꯛꯁꯟꯗꯨ ꯃꯥꯅ ꯗꯥꯏꯂꯣꯛꯀꯨꯝꯕ ꯄꯤꯕꯗꯨ ꯑꯗꯨꯒ ꯈ꯭ꯋꯥꯏꯗꯒꯤ ꯐꯖꯕꯗꯤ ꯃꯥꯒꯤ ꯐꯥꯏꯠꯅꯦ ꯃꯥꯅ ꯐꯥꯏꯠ ꯇꯧꯕꯁꯨ ꯑꯣ ꯌꯦꯡꯉꯁꯨ ꯌꯦꯡꯉꯒ ꯄꯦꯟꯗꯕꯒꯨꯝꯕ ꯇꯧꯋꯦ ꯑꯗꯨ ꯑꯩꯗꯤ ꯐꯤꯂꯝꯒꯨꯝꯕ ꯌꯦꯡꯉꯗꯤ ꯕꯤꯖꯦ ꯊꯂꯥꯄꯊꯤꯒꯤ ꯌꯦꯡꯉꯦ ꯑꯗꯨꯒ ꯀꯣꯔꯤꯌꯥꯟꯁꯨ ꯃꯔꯛ ꯃꯔꯛꯇ ꯌꯦꯡꯉꯦ ꯍꯥꯏꯕꯗꯤ ꯑꯩ ꯀꯣꯔꯤꯌꯥꯟ ꯗ꯭ꯔꯃꯥ ꯄꯥꯝꯕꯅꯤꯅ ꯌꯦꯡꯕꯁꯨ ꯌꯦꯡꯉꯦ ꯑꯗꯨꯒ ꯑꯩꯅ ꯋꯥꯔꯜꯒꯤ ꯍꯥꯏꯅ ꯍꯥꯏꯔꯗꯤ ꯕꯤ ꯇꯤ ꯑꯦꯁꯁꯨ ꯌꯥꯝ ꯄꯥꯝꯃꯦ ꯕꯤ ꯇꯤ ꯑꯦꯁꯇꯤ ꯕꯤ ꯇꯤ ꯑꯦꯁꯇꯤ ꯑꯩꯒꯤ ꯈ꯭ꯋꯥꯏꯗꯒꯤ ꯄꯥꯝꯕꯗꯨ ꯕꯤ ꯇꯤ ꯑꯦꯁꯅꯤ ꯍꯥꯏꯕꯁꯨ ꯌꯥꯏ ꯑꯗꯨꯒ ꯅꯦꯄꯥꯂꯤ ꯐꯤꯂꯝꯒꯨꯝꯕ ꯒꯨꯝꯕꯁꯨ ꯌꯥꯝ ꯌꯦꯡꯉꯦ ꯑꯗꯨꯁꯨ ꯌꯥꯏ ꯑꯩꯅ ꯈ꯭ꯋꯥꯏꯗꯒꯤ ꯄꯥꯝꯕꯗꯤ ꯕꯤ ꯇꯤ ꯑꯦꯁꯀ ꯕꯤꯖꯦ ꯊꯂꯥꯄꯊꯤꯅꯦ ꯕꯤ ꯇꯤ ꯑꯦꯁ ꯍꯥꯏꯔꯗꯤ ꯒꯣꯡꯀꯨ ꯖꯤꯅꯤꯝ ꯖꯦꯍꯣꯛ ꯇꯦꯍꯨꯡ ꯂꯣꯏꯅꯃꯛ ꯌꯥꯝ ꯄꯥꯝꯃꯦ ꯌꯥꯝ ꯃꯣꯏꯗꯣ ꯌꯥꯝ ꯐꯖꯩ ꯑꯗꯨꯒ ꯃꯣꯏꯒꯤ ꯗ꯭ꯔꯃꯥꯗ ꯗꯦꯟꯁꯀꯨꯝꯕꯁꯨ ꯆꯣꯡꯉꯒ ꯏꯁꯩꯒꯨꯝꯕꯁꯨ ꯌꯥꯝ ꯐꯖꯩ ꯃꯣꯏꯅ ꯗꯦꯟꯁ ꯇꯧꯕꯒ ꯏꯁꯩꯁꯤꯡ ꯁꯛꯄꯒ ꯑꯣ ꯌꯦꯡꯗꯨ ꯌꯦꯡꯕꯗꯨ ꯄꯦꯟꯗꯦ ꯑꯗꯨ ꯌꯥꯝ ꯅꯨꯡꯉꯥꯏꯌꯦ ꯍꯥꯏꯕꯗꯤ ꯌꯥꯝ ꯄꯥꯝꯃꯦ ꯑꯗꯨꯒ ꯃꯩꯇꯩ ꯐꯤꯂꯝꯁꯨ ꯍꯥꯏꯕꯗꯤ ꯌꯥꯝ ꯅꯨꯡꯉꯥꯏꯌꯦ ꯌꯦꯡꯕꯗꯨ ꯑꯗꯨꯒ ꯃꯩꯇꯩ ꯐꯤꯂꯝꯁꯨ ꯌꯥꯝ ꯐꯩꯌꯦ ꯃꯣꯏꯅ ꯃꯣꯔꯦꯜ ꯑꯃ ꯄꯤꯕꯁꯨ ꯌꯥꯝ ꯅꯨꯡꯉꯥꯏꯌꯦ ꯍꯥꯏꯗꯤ ꯏꯃꯥ ꯏꯄꯥꯒꯤ ꯑꯋꯥꯕ ꯑꯗꯨꯗꯨ ꯃꯩꯇꯩꯂꯣꯟ ꯐꯖꯅ ꯈꯪꯂꯗꯤ ꯑꯗꯨ ꯌꯦꯡꯕꯁꯨ ꯌꯥꯝ ꯅꯨꯡꯉꯥꯏꯒꯅꯤ ꯍꯥꯏꯕꯗꯤ ꯏꯃꯥ ꯏꯄꯥꯅ ꯑꯩꯈꯣꯏ ꯊꯕꯛ ꯇꯧꯔꯒ ꯀꯔꯤ ꯀꯔꯥ ꯇꯧꯕꯗꯨ ꯂꯣꯏꯅꯃꯛ ꯌꯥꯝ ꯑꯩꯈꯣꯏ ꯏꯃꯥ ꯏꯄꯥꯅ ꯇꯧꯕꯗꯨ ꯂꯣꯏꯅꯃꯛ ꯎꯈꯤꯕ ꯍꯥꯏꯕꯗꯤ ꯃꯩꯇꯩ ꯐꯤꯂꯝꯗꯗꯤ ꯑꯗꯨ ꯂꯣꯏꯅ ꯎꯒꯅꯤ ꯑꯗꯨꯒ ꯑꯩꯈꯣꯏꯕꯨꯁꯨ ꯌꯦꯡꯕ ꯌꯥꯝ ꯅꯨꯡꯉꯥꯏꯒꯅꯤ ꯑꯗꯨ ꯅꯣꯏꯅꯁꯨ ꯄꯥꯝꯂꯗꯤ ꯌꯥꯝ ꯐꯖꯅ ꯌꯦꯡꯕꯤꯌꯨ ꯑꯗꯨꯒ ꯐꯖꯅ ꯇꯧꯁꯦ